ꯂꯧꯎ ꯁꯤꯡꯎꯕꯗ ꯍꯥꯏꯔꯒꯗꯤ ꯑꯩ ꯃꯅꯥ ꯃꯁꯤꯡ ꯊꯥꯕꯒꯨꯝꯕ ꯑꯩꯅ ꯄꯥꯝꯖꯕꯗꯤ ꯀꯣꯕꯤ ꯊꯥꯕ ꯌꯥꯝ ꯄꯥꯝꯖꯩ ꯀꯣꯕꯤꯒꯨꯝꯕ ꯊꯥꯔꯒ ꯃꯥꯒꯤ ꯏꯁꯤꯡ ꯆꯥꯏꯕꯤꯕ ꯃꯥꯒꯤ ꯃꯈꯣꯡ ꯁꯣꯝꯕꯤꯕ ꯃꯥꯅ ꯀꯣꯕꯤꯁꯤꯅ ꯐꯨꯟ ꯇꯥꯔꯛꯄ ꯃꯇꯝꯗ ꯑꯩꯈꯣꯏꯅ ꯍꯥꯔ ꯆꯥꯡ ꯅꯥꯏꯅ ꯍꯥꯞꯄꯤꯗꯨꯅ ꯑꯗꯨꯗꯒꯤ ꯃꯥꯒꯤ ꯀꯩꯅꯣ ꯃꯈꯣꯡ ꯇꯧꯕꯤ ꯌꯥꯟꯕꯤꯗꯅ ꯂꯩꯕꯥꯛ ꯁꯣꯝꯕꯤꯗꯅ ꯏꯁꯤꯡ ꯃꯥꯏꯁꯤꯡ ꯐꯖꯅ ꯆꯥꯏꯕꯤꯗꯅ ꯑꯩꯈꯣꯏꯅ ꯐꯖꯅ ꯍꯣꯠꯅꯔꯒꯗꯤ ꯑꯩꯈꯣꯏꯅ ꯀꯔꯤ ꯐꯖꯅ ꯃꯍꯩ ꯆꯥꯅ ꯄꯣꯠꯁꯦ ꯃꯍꯩ ꯆꯥꯕ ꯑꯩꯈꯣꯏꯗ ꯀꯥꯟꯅꯕ ꯃꯌꯥꯝ ꯑꯃ ꯄꯨꯊꯣꯛꯄ ꯌꯥꯏ ꯍꯥꯏꯕꯗꯤ ꯀꯣꯕꯤꯁꯦ ꯑꯩꯈꯣꯏꯅ ꯐꯨꯟ ꯇꯥꯔꯛꯄ ꯃꯇꯝꯗ ꯑꯗꯨꯛꯀꯤ ꯃꯇꯤꯛꯀꯤ ꯄꯔꯦꯡ ꯄꯔꯦꯡ ꯑꯩꯈꯣꯏ ꯄꯜꯂꯤ ꯃꯥꯒꯤ ꯀꯩꯅꯣ ꯇꯥꯈꯠꯄꯤꯔꯒ ꯄꯔꯦꯡ ꯄꯔꯦꯡ ꯊꯥꯕꯗꯣ ꯃꯥꯒꯤ ꯐꯨꯟ ꯇꯥꯔꯛꯄ ꯃꯇꯝꯗ ꯀꯣꯕꯤꯁꯤꯅ ꯑꯗꯨꯛꯀꯤ ꯃꯇꯤꯛꯀꯤ ꯐꯖꯩ ꯌꯦꯡꯕꯗꯁꯨ ꯁꯦꯟꯗꯁꯨ ꯑꯩꯈꯣꯏ ꯀꯣꯕꯤ ꯑꯃꯅ ꯀꯦ ꯖꯤ ꯑꯅꯤ ꯑꯍꯨꯝ ꯃꯔꯤ ꯃꯉꯥ ꯇꯥꯕꯐꯥꯎ ꯑꯗꯨꯝ ꯌꯥꯎꯋꯤ ꯐꯖꯅ ꯍꯣꯠꯅꯕꯤꯔꯒꯗꯤ ꯑꯗꯨꯅ ꯌꯦꯡꯕꯗ ꯁꯦꯜ ꯇꯥꯟꯕꯗꯁꯨ ꯅꯨꯡꯉꯥꯏꯕ ꯌꯣꯟꯕꯗꯁꯨ ꯅꯨꯡꯉꯥꯏꯕ ꯀꯣꯕꯤ ꯍꯥꯏꯁꯦ ꯃꯤꯅꯁꯨ ꯂꯣꯏꯅ ꯄꯥꯝꯅꯩ ꯏꯆꯟꯗꯁꯨ ꯆꯟꯅꯩ ꯁꯤꯡꯖꯨ ꯁꯨꯕ ꯑꯣꯏꯒꯦꯔꯥ ꯑꯃ ꯑꯣꯏꯒꯦꯔꯥ ꯑꯗꯨꯅ ꯁꯤꯒꯨꯝꯕꯒꯤ ꯃꯇꯥꯡꯁꯤꯗꯗꯤ ꯑꯩꯗꯤ ꯀꯣꯕꯤ ꯊꯥꯕ ꯁꯨꯝꯕꯁꯦ ꯌꯥꯝꯅ ꯄꯥꯝꯖꯩ ꯀꯣꯕꯤ ꯊꯥꯔꯒ ꯑꯩꯈꯣꯏ ꯁꯦꯟꯊꯣꯛ ꯂꯝꯕꯤ ꯇꯥꯟꯕ ꯌꯦꯡꯕꯗꯁꯨ ꯐꯖꯕ ꯃꯤꯅꯁꯨ ꯎꯕꯗ ꯐꯖꯕ ꯑꯗꯒꯤ ꯃꯇꯝꯁꯨ ꯆꯪꯗꯕ ꯍꯣꯠꯅꯕꯗ ꯍꯣꯏ ꯏꯁꯤꯡ ꯆꯥꯏꯕꯗꯤ ꯃꯥ ꯏꯁꯤꯡꯗꯤ ꯌꯥꯝ ꯋꯥꯠꯄ ꯌꯥꯗꯦ ꯏꯁꯤꯡ ꯆꯥꯏꯕꯤꯔꯤꯈꯩ ꯃꯥ ꯑꯗꯨꯛꯀꯤ ꯃꯇꯤꯛꯀꯤ ꯐꯩ ꯑꯗꯨꯅ ꯑꯩꯈꯣꯏꯅ ꯏꯁꯤꯡꯗꯤ ꯐꯖꯅ ꯆꯥꯏꯕꯤꯕ ꯇꯥꯔꯦ ꯃꯔꯥꯡ ꯀꯥꯏꯅ ꯃꯥ ꯇꯣꯏꯅ ꯌꯦꯡꯁꯤꯟꯕꯤ ꯇꯥꯔꯦ ꯅꯣꯡꯃꯗ ꯑꯅꯤꯔꯛ ꯑꯍꯨꯝꯂꯛꯁꯦ ꯑꯌꯨꯛ ꯑꯉꯟꯕꯗ ꯑꯃ ꯅꯨꯡꯊꯤꯟ ꯅꯨꯡꯗꯥꯡꯋꯥꯏꯔꯝꯗ ꯑꯃ ꯆꯥꯏꯕꯤꯗꯨꯅ ꯑꯩꯈꯣꯏꯅ ꯇꯣꯏꯅ ꯏꯁꯤꯡ ꯆꯥꯏꯕꯤꯕ ꯃꯈꯣꯡ ꯁꯣꯝꯕꯤꯕ ꯃꯥꯕꯨ ꯐꯅꯕ ꯍꯣꯠꯅꯕꯗ ꯃꯇꯦꯡ ꯄꯥꯡꯕꯤꯕꯁꯦ ꯌꯥꯝꯅ ꯗꯔꯀꯥꯔ ꯑꯣꯏ ꯑꯗꯨꯅ ꯀꯣꯕꯤꯅ ꯆꯥꯎꯔꯛꯑꯀꯥꯟꯗ ꯐꯖꯕꯗꯤ ꯑꯗꯨꯛꯀꯤ ꯃꯇꯤꯛ ꯐꯖꯩ ꯁꯦꯟ ꯇꯥꯟꯕ ꯅꯨꯡꯉꯥꯏ ꯌꯣꯜꯂꯒꯁꯨ ꯀꯥꯟꯅꯕ ꯌꯥꯝꯅ ꯐꯪꯉꯤ